ꯑꯩꯈꯣꯏꯒꯤ ꯂꯣꯀꯦꯟ ꯑꯥꯔꯠ ꯑꯦꯟ ꯀ꯭ꯔꯥꯐꯁꯤꯡꯒꯤ ꯃꯇꯝ ꯃꯇꯥꯡꯗꯁꯨ ꯁꯔꯀꯥꯔꯅ ꯑꯩꯈꯣꯏꯗ ꯈꯨꯗꯣꯡꯆꯥꯕ ꯃꯌꯥꯝ ꯑꯃ ꯄꯤꯔꯤ

ꯃꯇꯦꯡ ꯄꯥꯡꯉꯤ ꯍꯧꯖꯤꯛ ꯍꯧꯖꯤꯛꯀꯤ ꯑꯣꯏꯅꯗꯤ ꯍꯦꯟꯗꯤꯀ꯭ꯔꯥꯐ ꯑꯃꯗꯤ ꯀ꯭ꯔꯥꯐꯃꯦꯟꯁꯤꯡꯒꯤ ꯗꯃꯛꯇ ꯕꯤꯁꯥ ꯀꯔꯃꯥ ꯂꯣꯟ ꯕꯤꯁꯥ ꯀꯔꯃꯥ ꯁꯕꯁꯤꯗꯤꯁ ꯁꯤꯖꯤꯟꯅꯗꯨꯅ ꯈꯨꯠꯁꯥꯒꯤ ꯂꯝꯗ ꯊꯕꯛ ꯇꯧꯔꯤꯕ ꯃꯌꯥꯝꯁꯤꯡꯗꯁꯨ ꯁꯔꯀꯥꯔꯅ ꯈꯨꯗꯣꯡꯆꯥ ꯁꯤꯡ ꯑꯁꯤ ꯄꯤꯔꯤ